ꯏꯁꯩ ꯁꯛꯄꯒꯤ ꯃꯇꯥꯡꯗ ꯑꯩꯅ ꯍꯥꯏꯅꯤꯡꯕꯗꯤ ꯏꯁꯩ ꯁꯛꯄ ꯑꯩꯈꯣꯏꯅ ꯍꯥꯏꯕꯗꯤ ꯁꯣꯔ ꯀꯟꯇ꯭ꯔꯣꯜ ꯀꯃꯥꯏꯅ ꯇꯧꯒꯗ꯭ꯔꯥ ꯍꯥꯏꯕꯁꯤꯗꯤ ꯑꯩꯈꯣꯏꯅ ꯑꯁꯤꯒꯤꯁꯦ ꯀꯨꯏꯅ ꯂꯣꯡ ꯕ꯭ꯔꯦꯛ ꯂꯧꯒꯦ ꯍꯥꯏꯔꯗꯤ ꯑꯩꯈꯣꯏꯁꯦ ꯇꯝꯕ ꯇꯥꯏꯌꯦ ꯍꯥꯏꯕꯗꯤ ꯇꯝꯕ ꯀꯥꯟꯗ ꯏꯁꯄꯤꯁꯤꯌꯦꯜꯂꯤ ꯑꯥꯔꯂꯤ ꯃꯣꯔꯅꯤꯡꯗ ꯑꯥ ꯍꯥꯏꯅ ꯂꯥꯎꯕꯁꯤꯁꯨ ꯌꯥꯝ ꯐꯕ ꯑꯃꯅꯤ ꯍꯥꯏꯅ ꯁꯖꯦꯁ ꯇꯧꯅꯤꯡꯉꯤ ꯑꯗꯨꯒ ꯑꯦꯕ꯭ꯔꯤꯗꯦꯁꯦ ꯄ꯭ꯔꯦꯛꯇꯤꯁꯁꯦ ꯏꯁꯩ ꯁꯛꯄ ꯃꯇꯝꯗ ꯏꯁꯩ ꯁꯛꯄ ꯃꯤ ꯑꯃꯅ ꯄ꯭ꯔꯦꯛꯇꯤꯁ ꯇꯧꯕ ꯇꯧꯕ ꯍꯥꯏꯕꯁꯦ ꯑꯩ ꯑꯩꯅ ꯄ꯭ꯔꯦꯛꯇꯤꯁ ꯇꯧꯕ ꯍꯥꯏꯕꯁꯦ ꯀꯩꯅꯣ ꯊ꯭ꯔꯤ ꯊ꯭ꯔꯤ ꯇꯥꯏꯝꯁ ꯂꯥꯏꯛ ꯃꯣꯔꯅꯤꯡ ꯑꯗꯨꯒ ꯏꯚꯤꯅꯤꯡ ꯑꯗꯨꯒ ꯅꯥꯏꯠ ꯇꯥꯏꯝ ꯑꯁꯤꯗ ꯑꯩꯅ ꯇꯧꯋꯦ ꯃꯔꯝꯗꯤ ꯑꯁꯤꯗ ꯕꯦꯁ ꯇꯥꯏꯝꯁꯨ ꯑꯣꯏꯌꯦ ꯍꯥꯏꯅ ꯈꯜꯂꯦ ꯑꯗꯨꯒ ꯏꯁꯩ ꯁꯛꯄ ꯃꯇꯝꯗ ꯀꯃꯥꯏꯅ ꯏꯝꯄ꯭ꯔꯨꯐ ꯑꯣꯏꯒꯗ꯭ꯔꯥ ꯍꯥꯏꯔꯗꯤ ꯌꯥꯝ ꯁꯛꯀꯟꯕ ꯑꯦꯚ꯭ꯔꯤꯗꯦꯁꯦ ꯑꯗꯨꯒ ꯀꯃꯥꯏꯅ ꯁꯣꯔꯗꯣ ꯆꯤꯡꯒꯗ꯭ꯔꯥ ꯍꯥꯏꯕꯁꯦ ꯏꯁꯥꯅ ꯏꯁꯥꯗ ꯍꯣꯠꯅꯕꯁꯤꯁꯨ ꯌꯥꯝ ꯗꯔꯀꯥꯔ ꯑꯣꯏꯌꯦ ꯏꯝꯄ꯭ꯔꯨꯐ ꯑꯣꯏꯒꯗꯧꯕꯒꯤꯗꯤ ꯑꯗꯨꯒ ꯍꯥꯔꯠ ꯋꯥꯔꯛꯀꯤꯡꯁꯨ ꯏꯝꯄꯣꯔꯇꯦꯟ ꯑꯣꯏꯌꯦ ꯑꯗꯨꯒ ꯏꯁꯩ ꯁꯛꯄ ꯃꯣꯏꯅ ꯑꯥꯏꯁꯀ꯭ꯔꯤꯝꯒꯨꯝꯕ ꯑꯗꯨꯒ ꯀꯔꯤ ꯈꯅꯥꯎꯅ ꯌꯥꯔꯣꯏꯗꯕ ꯆꯥꯕ ꯊꯛꯄꯁꯤꯁꯨ ꯇꯣꯛꯄꯅꯦ ꯑꯗꯨꯒ ꯇꯣꯛꯀꯗꯧꯕꯅꯦ ꯍꯥꯏꯕꯁꯦ ꯍꯥꯏꯅꯤꯡꯉꯤ